ꯚꯥꯔꯠꯀꯤ ꯀꯩꯊꯦꯜꯒꯤ ꯊꯕꯛ ꯑꯁꯦ ꯑꯗꯨꯒꯤ ꯃꯇꯤꯛ ꯁꯣꯟꯊꯔꯦ ꯗꯣꯛꯇꯔ ꯏꯟꯖꯤꯅꯤꯌꯥꯔꯤꯡ ꯇꯝꯂꯨꯕ ꯁꯥꯠꯇ꯭ꯔ ꯈꯨꯗꯤꯡꯃꯛꯁꯨ ꯇꯝꯂꯤꯕ ꯑꯃꯗꯤ ꯇꯝꯕ ꯂꯣꯏꯔꯕ ꯈꯨꯗꯤꯡꯃꯛꯁꯨ ꯊꯕꯛ ꯐꯪꯗꯗꯅ ꯇꯥꯗꯨꯅ ꯂꯩꯔꯦ ꯁꯤꯗ ꯅꯠꯇꯅ ꯃꯅꯤꯄꯨꯔꯗ ꯒ꯭ꯔꯦꯖꯨꯌꯦꯁꯟ ꯂꯣꯏꯔꯕ ꯃꯥꯁꯇꯔ ꯂꯣꯏꯔꯕ ꯃꯁꯤꯡ ꯊꯤꯉꯝꯗ꯭ꯔꯕ ꯀꯌꯥ ꯑꯃꯁꯨ ꯊꯕꯛ ꯐꯪꯗꯗꯅ ꯃꯇꯝ ꯃꯥꯡꯍꯟꯗꯨꯅ ꯂꯩꯔꯦ ꯃꯈꯣꯏꯁꯤꯡ ꯑꯁꯦ ꯊꯕꯛ ꯊꯕꯛ ꯄꯤꯕꯤꯔꯒꯗꯤ ꯑꯗꯨꯝ ꯊꯕꯛ ꯄꯤꯕꯤꯔꯒꯗꯤ ꯃꯈꯣꯏ ꯑꯗꯨꯒꯤ ꯃꯇꯤꯛ ꯑꯐꯕ ꯃꯥꯏꯀꯩꯗ ꯄꯨꯔꯛꯂꯒꯅꯤ ꯃꯈꯣꯏꯁꯤꯡ ꯑꯁꯦ ꯃꯁꯤꯡꯗꯤ ꯅꯣꯡꯃ ꯅꯣꯡꯃꯒꯤ ꯍꯦꯟꯖꯜꯂꯛꯂꯦ ꯂꯥꯏꯔꯤꯛ ꯇꯝꯕꯅ ꯃꯁꯤꯡ ꯍꯦꯟꯖꯜꯂꯛꯄ ꯊꯕꯛ ꯐꯪꯗꯕꯅ ꯃꯁꯤꯡ ꯋꯥꯠꯂꯛꯄ ꯒꯚꯔꯟꯃꯦꯟꯒꯤ ꯖꯣꯞ ꯅꯠꯇ꯭ꯔꯕꯁꯨ ꯑꯇꯣꯞ ꯑꯇꯣꯞꯄ ꯁꯤꯟꯐꯝ ꯀꯌꯥ ꯄꯤꯕꯤꯔꯒ ꯃꯈꯣꯏꯕꯨ ꯑꯐꯕ ꯈꯣꯡꯊꯥꯡ ꯂꯧꯈꯠꯁꯤ ꯑꯃꯗꯤ ꯑꯐꯕ ꯃꯥꯏꯀꯩꯗ ꯄꯨꯔꯛꯅꯕ ꯃꯌꯥꯝꯅ ꯍꯣꯠꯅꯃꯤꯟꯅꯁꯤ